ꯍꯥꯂꯣ ꯑꯣꯀꯦ ꯑꯩ ꯑꯩꯈꯣꯏ ꯇꯤꯛꯀꯦꯠ ꯈꯔ ꯂꯧꯖꯒꯦ ꯇꯧꯕꯅꯦ ꯍꯧꯖꯤꯛ ꯌꯦꯡꯕ ꯂꯥꯛꯄꯒꯤ ꯑꯗꯣ ꯇꯤꯛꯀꯦꯠꯁꯦ ꯃꯃꯜ ꯀꯌꯥ ꯑꯣꯏꯔꯤꯅꯣ ꯑꯣꯀꯦ ꯑꯩꯁꯦ ꯇꯤꯛꯀꯦꯠ ꯃꯉꯥ ꯈꯛꯇꯪ ꯂꯧꯖꯒꯗꯕ ꯏꯁꯥꯒꯤ ꯄ꯭ꯔꯥꯏꯕꯦꯠ ꯒꯥꯔꯤ ꯑꯅꯤ ꯂꯥꯛꯀꯅꯤ ꯑꯗꯣ ꯒꯥꯔꯤ ꯄꯥꯛꯀꯤꯅ ꯆꯥꯔꯖ ꯀꯌꯥ ꯑꯣꯏꯗꯣꯏꯅꯣ ꯑꯣꯀꯦ ꯑꯗꯣ ꯇꯤꯛꯀꯦꯠ ꯇꯤꯛꯀꯦꯠ ꯇꯤꯛꯀꯦꯠꯇꯤ ꯑꯉꯥꯡꯁꯤꯡꯒꯤꯅ ꯑꯦꯛꯁꯇ꯭ꯔꯥ ꯑꯣꯏꯕ꯭ꯔꯥ ꯅꯠꯇ꯭ꯔ ꯑꯉꯥꯡꯁꯤꯡꯒꯤꯅ ꯐ꯭ꯔꯤ ꯑꯣꯏꯕ꯭ꯔꯥ ꯍꯣ ꯍꯣꯏ ꯌꯥꯔꯦ ꯌꯥꯔꯦ ꯍꯣꯏ ꯍꯣꯏ